ꯑꯣ ꯍꯜꯂꯣ ꯀꯔꯤ ꯀꯔꯤꯁꯨ ꯇꯧꯗꯦꯁꯤ ꯁꯤꯗ ꯈꯤꯇꯪ ꯊꯕꯛ ꯑꯃ ꯂꯩꯔꯒ ꯇꯧꯕꯅꯤꯗ ꯍꯣꯏ ꯐ꯭ꯔꯤ ꯇꯥꯏꯝ ꯂꯩꯑꯦ ꯍꯣꯏ ꯆꯠꯄ ꯌꯥꯗꯦ ꯀꯗꯥꯏꯗ ꯍꯣꯏ ꯍꯣꯏ ꯌꯥꯏ ꯑꯗꯨꯁꯨ ꯑꯗꯨ ꯑꯣ ꯆꯥꯅꯕ ꯅꯪꯒꯤ ꯃꯣꯔꯣꯛꯀꯁꯨ ꯂꯩꯒꯦꯔ ꯑꯣ ꯑꯗꯨ ꯌꯥꯅꯤ ꯑꯗꯨ ꯅꯪ ꯇꯧ ꯐꯨꯠꯕꯣꯜ ꯁꯥꯟꯅꯁꯤꯅ ꯑꯗꯨ ꯑꯩꯉꯣꯟꯗꯁꯨ ꯑꯗꯨ ꯃꯤꯕꯨꯁꯨ ꯀꯧꯔꯣꯅ ꯑꯣꯄꯣꯅꯦꯟꯈꯣꯏ ꯍꯣꯏ ꯑꯗꯨꯝ ꯐꯝ ꯇꯥꯏꯝꯒꯤꯅꯤꯀꯣ ꯍꯣꯏ ꯌꯥꯏ ꯑꯗꯨ ꯑꯩꯒꯤ ꯃꯑꯣꯡꯁꯨ ꯃꯤ ꯃꯉꯥꯗꯤ ꯀꯣꯟꯐꯣꯝꯅꯤ ꯕꯣꯂꯤꯕꯣꯜ ꯃꯇꯝ ꯂꯩꯔꯗꯤ ꯕꯥꯁꯀꯦꯠ ꯕꯥꯁꯀꯦꯠꯁꯨ ꯁꯥꯟꯅ ꯁꯥꯟꯅꯅꯤꯡꯉꯦ ꯍꯥꯏꯗꯤ

ꯍꯣꯏ ꯑꯗꯨꯅꯤ ꯑꯗꯨ ꯃꯇꯝ ꯂꯩꯔꯗꯤ ꯍꯣꯔꯦꯟ ꯆꯠꯁꯤꯅꯦ ꯑꯥ ꯑꯗꯨꯗꯤ ꯃꯇꯝ ꯃꯇꯝ ꯆꯪꯉꯣꯏꯗ ꯍꯧꯖꯤꯛ ꯂꯣꯏꯅꯤ ꯍꯣꯔꯦꯟ ꯄꯨꯡ ꯄꯨꯡꯈꯥꯏ ꯑꯗꯨꯗ ꯆꯠꯁꯤꯅꯦ ꯍꯥꯏꯕꯗꯤ ꯑꯅꯤ ꯃꯈꯥꯏ ꯑꯗꯨꯁꯨ ꯌꯥꯏꯀꯣ ꯍꯧꯖꯤꯛ ꯋꯥꯟ ꯑꯥꯎꯋꯔ ꯂꯩꯑꯦ ꯑꯗꯨ ꯑꯗꯨ ꯕ꯭ꯔꯣ ꯐꯨꯠꯕꯣꯜꯗꯤ ꯂꯩꯇꯦ ꯑꯗꯨ ꯕꯥꯁꯀꯦꯠꯕꯣꯜꯗꯤ ꯂꯩꯑꯦ ꯍꯣꯏ ꯂꯩꯇꯦ ꯑꯗꯨꯕꯨ ꯌꯥꯅ ꯌꯥꯎꯗ꯭ꯔꯗꯤ ꯕꯣꯜ ꯐ꯭ꯔꯤꯅꯤꯅꯦ ꯍꯣꯏ ꯍꯣꯏ ꯍꯣꯏ ꯍꯣꯏ ꯑꯗꯨꯗꯒꯤ ꯂꯧꯔꯒ ꯅꯠꯇ꯭ꯔꯁꯨ ꯕꯖꯥꯔꯗꯥꯗ ꯕꯣꯜ ꯌꯥꯝ ꯂꯩꯗ ꯑꯗꯨꯝ ꯂꯧꯔꯒꯦ ꯑꯥ ꯄꯩꯁꯥ ꯌꯥꯝ ꯂꯩꯅꯦ ꯖꯤꯄꯦ ꯌꯥꯎꯔꯦ ꯃꯄꯨꯗꯣ ꯈꯪꯅꯔꯗꯤ ꯌꯥꯏꯗ ꯑꯍꯣ ꯇꯣ